ꯃꯅꯤꯄꯨꯔꯒꯤ ꯑꯣꯏꯕ ꯅꯥꯠꯀꯤ ꯆꯠꯅꯕꯤꯁꯦꯀꯣ ꯃꯅꯤꯄꯨꯔꯒꯤ ꯑꯣꯏꯕ ꯅꯥꯠꯀꯤ ꯆꯠꯅꯕꯤ ꯍꯥꯏꯔꯒꯗꯤ ꯑꯩꯈꯣꯏ ꯂꯥꯏ ꯍꯔꯥꯎꯕ ꯍꯥꯟꯅ ꯍꯥꯏꯒꯦ ꯂꯥꯏ ꯍꯔꯥꯎꯕꯁꯤꯒꯤ ꯃꯔꯝꯗ ꯍꯥꯟꯅ ꯍꯥꯏꯒꯦ ꯂꯥꯏ ꯍꯔꯥꯎꯕꯁꯦ ꯃꯩꯇꯩꯒꯤ ꯑꯣꯏꯅ ꯑꯗꯨꯝ ꯆꯍꯤ ꯈꯨꯗꯤꯡꯒꯤ ꯄꯥꯡꯊꯣꯛꯇꯕ ꯌꯥꯗ꯭ꯔꯕ ꯌꯥꯝꯅ ꯃꯔꯨꯑꯣꯏꯕ ꯀꯩꯅꯣꯅꯤ ꯀꯨꯝꯍꯩ ꯑꯃꯅꯦꯕꯀꯣ ꯍꯥꯏꯗꯤ ꯑꯗꯣ ꯂꯝ ꯈꯔꯗꯤ ꯂꯥꯏ ꯍꯔꯥꯎꯕ ꯌꯥꯗꯕ ꯂꯥꯏ ꯈꯔꯁꯨ ꯂꯩꯌꯦ ꯍꯥꯏꯗꯤ ꯂꯝꯗꯣ ꯀꯣꯜꯂꯤꯕ ꯂꯥꯏꯗꯣ ꯂꯥꯏ ꯍꯔꯥꯎꯕ ꯌꯥꯗꯕ ꯂꯥꯏꯁꯦ ꯅꯝꯗꯅ ꯅꯝꯐꯨ ꯁꯥꯐꯨ ꯇꯧꯔꯒ ꯍꯦꯛ ꯍꯔꯥꯎꯔꯨꯔꯗꯤ ꯍꯥꯏꯗꯤ ꯈꯨꯜꯗꯨꯒꯤ ꯑꯣꯏꯕ ꯃꯤ ꯑꯁꯤ ꯑꯅꯥ ꯊꯣꯛꯄ ꯑꯁꯣꯏ ꯑꯉꯥꯝ ꯊꯣꯛꯅꯕ ꯈꯨꯗꯣꯡꯆꯥꯗꯕ ꯃꯌꯥꯝ ꯊꯦꯡꯅꯕ ꯑꯗꯨꯒꯨꯝꯕ ꯃꯌꯥꯝ ꯂꯩꯅꯩꯕꯀꯣ ꯑꯗꯣ ꯍꯔꯥꯎꯕ ꯌꯥꯕ ꯈꯔ ꯑꯅꯝꯕꯅ ꯑꯅꯝꯕꯅ ꯂꯣꯏꯅ ꯂꯥꯏꯁꯦ ꯍꯔꯥꯎꯅꯩꯌꯦ ꯍꯔꯥꯎꯕꯁꯦ ꯍꯔꯥꯎꯕꯁꯦ ꯃꯥꯒꯤ ꯃꯑꯣꯡ ꯃꯇꯧꯁꯦ ꯑꯩꯈꯣꯏ ꯂꯥꯏ ꯍꯔꯥꯎꯕ ꯑꯁꯦ ꯅꯨꯃꯤꯠ ꯃꯉꯥꯅꯤ ꯅꯠꯇ꯭ꯔꯒ ꯅꯨꯃꯤꯠ ꯇꯔꯦꯠꯅꯤ ꯅꯠꯇ꯭ꯔꯒ ꯑꯗꯨꯝ ꯁꯥꯡꯊꯕꯁꯨ ꯌꯥꯎꯋꯦ ꯃꯇꯝ ꯗꯥꯏꯔꯦꯛ ꯑꯀꯛꯅꯕ ꯃꯇꯝ ꯑꯣꯏꯅꯗꯤ ꯂꯩꯇꯦꯕꯀꯣ ꯅꯨꯃꯤꯠꯁꯦ ꯑꯩꯈꯣꯏꯒꯤ ꯂꯥꯏ ꯍꯔꯥꯎꯕꯁꯦ ꯉꯁꯤ ꯂꯥꯏ ꯍꯔꯥꯎꯕ ꯍꯧꯔꯅꯤ ꯍꯥꯏꯔꯁꯨ ꯉꯁꯤꯁꯤꯗꯤ ꯃꯥꯏꯕꯤ ꯅꯨꯡꯕꯤ ꯇꯧꯔꯒ ꯑꯩꯈꯣꯏꯒꯤ ꯇꯨꯔꯦꯜ ꯅꯠꯇ꯭ꯔꯒ ꯄꯨꯈ꯭ꯔꯤ ꯈꯨꯜꯗꯨꯒꯤ ꯂꯩꯖꯕ ꯃꯐꯝ ꯑꯃꯗꯒꯤꯅꯦ ꯂꯥꯏꯁꯦ ꯂꯧꯈꯠꯄ ꯀꯨꯝꯅꯗꯣꯏꯅꯦ ꯂꯥꯏ ꯂꯧꯈꯠꯄ ꯆꯠꯅꯗꯣꯏꯅꯦꯕ ꯂꯥꯏ ꯂꯧꯈꯠꯄ ꯆꯠꯄ ꯍꯥꯏꯁꯦ ꯏꯆꯝ ꯆꯝꯅ ꯆꯠꯅꯔꯣꯏ ꯃꯤ ꯑꯗꯨꯝ ꯈꯔ ꯈꯨꯜꯗꯨꯒꯤ ꯃꯤ ꯄꯥꯈꯪ ꯂꯩꯁꯥꯕꯤ ꯑꯗꯒꯤ ꯏꯃꯥ ꯏꯕꯦꯟ ꯂꯣꯏꯅ ꯁꯨꯅ ꯑꯗꯨꯝ ꯈꯔ ꯑꯗꯨꯝ ꯌꯥꯎꯔꯅꯤ ꯐꯤꯔꯣꯜꯗꯨꯁꯨ ꯏꯆꯝ ꯆꯝꯅ ꯆꯪꯁꯦꯠ ꯁꯦꯠꯅꯗꯦ ꯑꯩꯈꯣꯏꯒꯤ ꯑꯣꯏꯅ ꯇꯣꯉꯥꯟꯅ ꯇ꯭ꯔꯦꯗꯤꯁꯅꯦꯜ ꯗ꯭ꯔꯦꯁ ꯑꯣꯏꯅ ꯐꯅꯦꯛ ꯃꯌꯦꯛ ꯅꯥꯏꯕꯤ ꯑꯗꯨꯗꯒꯤꯗꯤ ꯐꯤ ꯑꯉꯧꯕ ꯇꯣꯉꯥꯟꯅ ꯂꯩꯩꯖꯩ ꯑꯗꯨꯒꯨꯝꯕꯗꯣ ꯏꯟꯅꯔꯒ ꯑꯗꯨꯗꯒꯤꯗꯤ ꯑꯗꯨꯝ ꯑꯗꯨꯝ ꯏꯁꯥꯗ ꯈꯔ ꯀꯦꯖꯗꯅ ꯇꯧꯔꯒ ꯑꯗꯨꯝ ꯑꯗꯨꯒꯨꯝꯕꯗꯣ ꯆꯠꯅꯩꯑꯕꯀꯣ ꯑꯗꯨꯒꯨꯝꯕꯗꯣ ꯇꯧꯔꯒ ꯂꯥꯏꯁꯦ ꯂꯧꯈꯠꯂꯅꯤ ꯂꯥꯏꯁꯦ ꯂꯧꯈꯠꯂꯕ ꯃꯇꯨꯡꯗ ꯂꯥꯏꯁꯦ ꯑꯩꯈꯣꯏꯒꯤ ꯂꯥꯏ ꯍꯔꯥꯎꯐꯝ ꯂꯥꯏꯕꯨꯡꯁꯤꯗ ꯄꯨꯈꯠꯂꯒ ꯂꯥꯏꯁꯪꯁꯤꯗ ꯊꯝꯃꯕ ꯃꯇꯨꯡꯗ ꯑꯩꯈꯣꯏꯁꯦ ꯑꯗꯨꯝ ꯑꯗꯨꯒꯤ ꯅꯨꯃꯤꯠꯇꯨꯒꯤ ꯑꯣꯏꯅꯗꯤ ꯑꯗꯨꯃꯥꯏꯅꯒ ꯇꯧꯔꯒ ꯑꯗꯨꯝ ꯂꯣꯏꯁꯤꯟꯈ꯭ꯔꯅꯤ ꯑꯗꯨꯒ ꯅꯣꯉꯥꯜꯂꯒ ꯑꯉꯥꯡꯁꯤꯡꯒꯤꯇ ꯑꯣꯏꯅ ꯇꯣꯉꯥꯟꯅ ꯖꯒꯣꯏ ꯇꯝꯅꯕ ꯈꯣꯠꯄ ꯑꯗꯒꯤ ꯖꯒꯣꯏ ꯁꯥꯕ ꯈꯣꯠꯄ ꯍꯥꯏꯅ ꯑꯗꯨꯝ ꯇꯣꯉꯥꯟ ꯂꯩꯅꯩꯀꯣ ꯑꯗꯨꯒꯨꯝꯕꯁꯦ ꯇꯣꯉꯥꯟꯅ ꯂꯩꯅꯩ ꯑꯗꯨꯒꯤꯗꯣ ꯅꯨꯡꯗꯥꯡꯗ ꯑꯃꯨꯛ ꯄꯥꯡꯊꯣꯛꯅꯗꯣꯏꯅꯦꯕ ꯑꯗꯨꯗꯣ ꯑꯗꯨ ꯄꯥꯡꯊꯣꯛꯇ꯭ꯔꯤꯕꯒꯤ ꯃꯃꯥꯡꯗ ꯑꯩꯈꯣꯏꯒꯤ ꯂꯥꯏꯕꯧ ꯆꯣꯡꯕ ꯍꯥꯏꯅ ꯑꯃꯨꯛ ꯂꯩꯌꯦ ꯍꯥꯏꯗꯤ ꯂꯥꯏꯁꯦ ꯇꯣꯉꯥꯟꯅ ꯍꯥꯟꯅ ꯍꯧꯗꯣꯛꯅꯗꯣꯏꯅꯦꯕ ꯑꯗꯨꯗꯨꯒ ꯂꯥꯏꯁꯦ ꯑꯗꯨꯃꯥꯏꯅ ꯂꯥꯏꯕꯧ ꯆꯣꯡꯕ ꯍꯥꯏꯅ ꯂꯩꯔꯅꯤ ꯑꯗꯨꯒꯤ ꯃꯊꯪ ꯑꯗꯨꯒꯤ ꯂꯥꯏꯕꯧ ꯆꯣꯡꯕ ꯍꯥꯏꯁꯤꯗꯤ ꯑꯉꯥꯡꯒꯨꯝꯕ ꯃꯆꯥ ꯃꯆꯥ ꯂꯩꯗꯅ ꯂꯥꯏ ꯄꯨꯕ ꯍꯩꯇ꯭ꯔꯤꯕ ꯑꯉꯥꯡꯁꯤꯡꯗꯣ ꯑꯗꯨꯝ ꯃꯣꯏꯒꯤ ꯑꯣꯏꯕ ꯑꯗꯨꯝ ꯅꯨꯡꯉꯥꯏꯖꯅꯕ ꯑꯗꯨ ꯁꯤꯟꯕꯤꯕ ꯑꯣꯏꯗꯣꯏꯅꯦꯕ ꯑꯗꯨꯒ ꯂꯣꯏꯔꯕ ꯃꯇꯨꯡꯗ ꯂꯥꯏ ꯄꯨꯕꯑꯅ ꯑꯃꯨꯛꯀ ꯑꯍꯜ ꯂꯃꯟꯁꯤꯡꯅ ꯑꯃꯨꯛꯀ ꯇꯣꯉꯥꯟꯅ ꯑꯃꯨꯛ ꯄꯨꯔꯅꯤ ꯑꯗꯨ ꯂꯣꯏꯔꯕ ꯃꯇꯨꯡꯗ ꯑꯃꯨꯛꯀ ꯑꯉꯥꯡꯁꯤꯡꯒꯤ ꯖꯒꯣꯏꯒꯤ ꯀꯨꯝꯍꯩꯁꯤ ꯑꯃꯨꯛ ꯂꯩꯅꯗꯣꯏꯅꯦꯕ ꯑꯩꯈꯣꯏꯁꯦ ꯑꯌꯨꯛꯁꯦ ꯂꯥꯏ ꯍꯔꯥꯎꯕ ꯑꯁꯤꯒꯤ ꯑꯌꯨꯛꯁꯤꯗꯅꯀꯣ ꯃꯣꯏꯁꯦ ꯀꯩꯅꯣ ꯇꯧꯋꯦ ꯂꯥꯏꯁꯦ ꯃꯝꯃꯤ ꯀꯥꯟꯗꯒꯤ ꯂꯥꯏ ꯍꯧꯗꯣꯛꯄꯅꯦ ꯍꯥꯏꯅ ꯏꯁꯩ ꯁꯛꯑꯒ ꯃꯥꯏꯕ ꯃꯥꯏꯕꯤꯁꯤꯡꯅ ꯏꯁꯩ ꯁꯛꯑꯒ ꯍꯧꯗꯣꯛꯅꯩꯕ ꯑꯗꯨꯃꯥꯏꯅ ꯑꯃꯨꯛ ꯂꯩ ꯑꯗꯨꯒ ꯅꯨꯃꯤꯠ ꯍꯨꯝꯅꯤ ꯁꯨꯕꯁꯤꯗ ꯂꯥꯏ ꯂꯝ ꯊꯣꯛꯄꯑꯅ ꯑꯃ ꯂꯩ ꯂꯥꯏꯁꯦ ꯑꯩꯈꯣꯏꯒꯤ ꯂꯥꯏꯁꯦ ꯗꯣꯂꯥꯏꯗ ꯍꯥꯞꯄꯒ ꯄꯨꯕ ꯊꯣꯛꯑꯒ ꯃꯥꯁꯦ ꯑꯗꯨꯝ ꯃꯥꯅ ꯃꯥꯁꯤꯅ ꯉꯥꯎꯔꯒ ꯆꯠꯄ ꯃꯐꯝꯁꯤꯗ ꯃꯤꯁꯦ ꯑꯗꯨꯝ ꯀꯣꯏꯆꯠ ꯆꯠꯇꯣꯏꯅꯦ ꯑꯗꯨꯒ ꯑꯩꯈꯣꯏꯁꯨ ꯑꯗꯨꯝ ꯏꯟꯅꯗꯣꯏꯅꯦ ꯃꯥꯒꯤ ꯃꯇꯨꯡꯁꯤꯗ ꯏꯟꯅꯗꯣꯏꯅꯦꯕꯀꯣ ꯃꯥꯒꯤ ꯃꯇꯨꯡꯗ ꯏꯟꯅꯅꯤ ꯑꯗꯨꯃꯥꯏꯅ ꯃꯥꯅ ꯆꯠꯅꯤꯡꯕ ꯃꯐꯝ ꯆꯠꯂꯨꯔꯕ ꯃꯇꯨꯡꯗꯨꯗꯒꯤ ꯃꯥ ꯄꯨꯔꯤꯕ ꯃꯤꯁꯦ ꯌꯥꯝꯅꯗꯤ ꯋꯥꯖꯗꯣꯏꯅꯦ ꯑꯗꯣ ꯋꯥꯔꯁꯨ ꯃꯥꯅꯅꯦ ꯑꯁꯣꯏ ꯑꯉꯥꯝ ꯁꯨꯡꯊꯣꯛ ꯊꯣꯛꯍꯜꯂꯣꯏꯕ ꯑꯩꯈꯣꯏꯒꯤ ꯂꯥꯏꯁꯤꯅ ꯍꯥꯏꯗꯤ ꯏꯁꯤꯡ ꯑꯔꯨꯕꯗ ꯑꯣꯏꯔꯁꯨ ꯑꯃꯗ ꯑꯣꯏꯔꯁꯨ ꯊꯣꯝꯖꯤꯜꯂꯨꯕ ꯑꯗꯨꯗꯩꯗꯤ ꯆꯣꯡꯊꯔꯨꯕ ꯀꯨꯝꯃꯨꯕ ꯑꯣꯏꯔꯁꯨ ꯑꯗꯨꯝ ꯑꯁꯣꯏ ꯑꯉꯥꯝꯗꯤ ꯑꯁꯤ ꯑꯅꯥꯗꯤ ꯁꯨꯡꯊꯣꯛ ꯊꯣꯛꯍꯜꯂꯣꯏ ꯃꯥꯅ ꯂꯣꯏꯅ ꯑꯗꯨꯝ ꯉꯥꯛꯄꯤ ꯁꯦꯟꯕꯤꯅꯦꯕꯀꯣ ꯑꯗꯨꯒ ꯑꯗꯨꯃꯥꯏꯅ ꯍꯨꯝꯅꯤ ꯁꯨꯕꯁꯤꯗ ꯑꯗꯨꯝ ꯇꯧꯅꯩ ꯑꯩꯈꯣꯏ ꯃꯩꯇꯩꯒꯤ ꯑꯣꯏꯅ ꯑꯗꯨꯒ ꯑꯇꯣꯞꯄ ꯃꯇꯝꯁꯦ ꯑꯗꯨꯝ ꯅꯨꯃꯤꯠ ꯃꯉꯥꯅꯤ ꯇꯧꯔꯦꯅ ꯈꯜꯂꯁꯦꯕꯀꯣ ꯂꯥꯏ ꯍꯔꯥꯎꯕꯁꯦ ꯑꯗꯣ ꯑꯗꯨꯝ ꯖꯒꯣꯏ ꯅꯨꯡ ꯑꯗꯨꯝ ꯄꯥꯡꯊꯣꯛꯅꯗ ꯈꯣꯠꯇꯅ ꯇꯧꯔꯅꯤ ꯑꯗꯨꯒ ꯃꯉꯥꯅꯤ ꯁꯨꯕꯁꯦ ꯂꯥꯏꯔꯣꯏ ꯍꯥꯏꯕ ꯅꯨꯃꯤꯠꯁꯤꯗ ꯂꯥꯏꯔꯣꯏꯁꯤꯗꯗꯤ ꯖꯒꯣꯏ ꯊꯝꯗ꯭ꯔꯦ ꯖꯒꯣꯏ ꯊꯝꯅꯗꯦ

ꯍꯥꯏꯗꯤ ꯑꯩꯈꯣꯏ ꯃꯩꯇꯩꯅ ꯌꯥꯝꯅ ꯃꯔꯨꯑꯣꯏꯅ ꯂꯧꯅꯩ ꯅꯤꯉꯣꯜꯁꯤꯡꯒꯤ ꯑꯣꯏꯅꯗꯤ ꯃꯁꯤꯒꯤ ꯅꯨꯃꯤꯠꯁꯦ ꯌꯥꯝꯅ ꯇꯥꯡꯅ ꯐꯪꯕ ꯌꯥꯝꯅ ꯃꯔꯨꯑꯣꯏꯕ ꯅꯨꯃꯤꯠꯅꯦ ꯆꯥꯛꯀꯧꯕꯁꯦ ꯃꯣꯏꯁꯦ ꯑꯗꯨꯒꯤ ꯅꯨꯃꯤꯠꯁꯦ ꯃꯣꯏꯅ ꯂꯥꯛꯄꯁꯦ ꯃꯣꯏꯒꯤ ꯃꯄꯥꯝꯁꯤꯗ ꯂꯥꯛꯅꯕꯁꯤꯗꯅꯦ ꯃꯣꯏꯒꯤ ꯑꯣꯏꯕ ꯃꯁꯥꯗꯒꯤ ꯃꯣꯏꯒꯤ ꯑꯩꯈꯣꯏꯒꯤ ꯁꯥꯒꯩꯁꯤꯗ ꯌꯦꯟꯕ ꯄꯣꯠꯁꯦ ꯌꯦꯟꯅꯕ ꯁꯦꯝ ꯀꯣꯝꯂꯥ ꯒꯨꯂꯥ ꯌꯨꯕꯤ ꯂꯐꯣꯏ ꯁꯤꯒꯨꯝꯕꯁꯦ ꯑꯗꯨꯝ ꯃꯣꯏꯅ ꯉꯝꯖꯕ ꯈꯔ ꯁꯨꯅ ꯑꯗꯨꯝ ꯈꯔ ꯄꯨꯔꯛꯀꯅꯤꯕ ꯃꯣꯏꯅ ꯌꯨꯝꯁꯤꯡꯁꯦ ꯌꯦꯟꯕ ꯊꯨꯡꯅꯕ ꯃꯣꯏꯅ ꯄꯥꯊꯣꯛꯆꯔꯒ ꯄꯨꯅꯔꯛꯇꯣꯏꯅꯦꯕ ꯑꯗꯨꯒ ꯑꯗꯨꯗꯣ ꯄꯨꯔꯛꯑꯒ ꯃꯣꯏꯁꯦ ꯄꯨꯔꯛꯑꯅꯤ ꯑꯩꯈꯣꯏꯒꯤ ꯌꯨꯝꯁꯦ ꯃꯣꯏꯁꯤ ꯌꯧꯔꯛꯑꯕꯅꯦꯕꯀꯣ ꯃꯄꯥꯝꯁꯤꯗ ꯑꯗꯨꯒ ꯌꯦꯟꯊꯣꯛꯅꯔꯅꯤ ꯌꯦꯟꯕ ꯌꯥꯕ ꯌꯦꯟꯊꯣꯛꯎꯔꯑꯒ ꯂꯣꯏꯔꯕ ꯃꯇꯨꯡꯁꯤꯗ ꯆꯥꯛ ꯆꯥꯕ ꯅꯠꯇ꯭ꯔꯒ ꯆꯥꯛ ꯆꯥꯔ ꯃꯇꯨꯡꯗ ꯌꯦꯟꯕꯁꯨ ꯃꯌꯥꯝ ꯌꯥꯎꯅꯩꯀꯣ ꯑꯗꯨꯃꯥꯏꯅ ꯆꯥꯛꯁꯦ ꯂꯥꯡꯅ ꯈꯣꯠꯅ ꯏꯃꯨꯡ ꯃꯅꯨꯡꯁꯦ ꯄꯨꯂꯞ ꯆꯥꯃꯤꯟꯅꯔꯕ ꯃꯇꯨꯡꯗ ꯊꯕꯛ ꯅꯨꯡꯕꯛꯁꯦ ꯂꯣꯏꯔꯕ ꯃꯇꯨꯡ ꯉꯥꯏꯍꯥꯛ ꯂꯩꯔꯕ ꯃꯇꯨꯡ ꯑꯩꯈꯣꯏꯁꯦ ꯆꯠꯅꯕ ꯍꯟꯅꯕ ꯌꯥꯔꯛꯑꯦ ꯍꯥꯏꯔꯕ ꯃꯇꯝꯁꯤꯗ ꯑꯩꯈꯣꯏꯁꯦ ꯀꯩꯅꯣ ꯇꯧꯗꯣꯏꯅꯦ ꯗꯈꯤꯅꯥ ꯄꯤꯅꯩꯑꯕ ꯍꯥꯏꯗꯤ ꯑꯩꯈꯣꯏꯅ ꯆꯥꯛꯀꯧꯕꯗꯣ ꯀꯧꯔꯤꯕꯅꯤꯅ ꯑꯩꯈꯣꯏꯅ ꯉꯝꯖꯕ ꯈꯔꯁꯨ ꯃꯣꯏꯒꯤ ꯅꯤꯉꯣꯜꯁꯤꯡꯁꯤꯗ ꯗꯈꯤꯅꯥ ꯈꯔ ꯇꯧꯅꯩ ꯑꯗꯨꯒꯨꯝꯕ ꯗꯈꯤꯅꯥꯗꯣ ꯇꯧꯅꯕ ꯃꯣꯏꯁꯦ ꯃꯊꯪ ꯃꯅꯥꯎ ꯅꯥꯏꯅ ꯐꯖꯅ ꯐꯝꯍꯜꯂꯕ ꯃꯇꯨꯡꯗ ꯗꯈꯤꯅꯥꯁꯦ ꯃꯊꯪ ꯃꯊꯪ ꯇꯧꯅꯩ ꯀꯔꯤꯒꯨꯝꯕ ꯅꯤꯉꯣꯜꯗꯨꯅ ꯑꯩꯉꯣꯟꯗꯒꯤ ꯍꯟꯕ ꯑꯣꯏꯔꯝꯃꯗꯤ ꯑꯩꯅ ꯑꯣꯏꯅ ꯈꯣꯏꯔꯝꯅꯩ ꯑꯗꯨꯒ ꯅꯤꯉꯣꯜꯗꯨꯗꯒꯤ ꯑꯩꯅ ꯍꯟꯕ ꯑꯣꯏꯔꯝꯃꯣ ꯅꯤꯉꯣꯜꯗꯨꯅ ꯑꯣꯏꯅ ꯑꯩꯉꯣꯟꯗ ꯈꯣꯏꯔꯝꯃꯒ ꯑꯩꯅ ꯕꯣꯔ ꯄꯤꯅꯩ ꯗꯈꯤꯅꯥꯁꯦ ꯃꯌꯥꯝ ꯃꯌꯥꯝꯗꯤ ꯀꯩꯁꯨ ꯍꯥꯞꯅꯗꯦ ꯍꯣꯏ ꯄꯣꯠꯇ ꯈꯔ ꯌꯥꯝꯅ ꯍꯥꯞꯅꯔꯁꯨ ꯄꯩꯁꯥꯗ ꯌꯥꯝꯅ ꯍꯥꯞꯅꯗꯦ ꯑꯗꯣ ꯍꯣꯏ ꯈꯔꯅꯗꯤ ꯄꯣꯠꯇꯨꯁꯨ ꯃꯌꯥꯝ ꯃꯌꯥꯝ ꯍꯥꯞꯄ ꯑꯗꯨꯒ ꯄꯩꯁꯥꯁꯨ ꯃꯌꯥꯝ ꯃꯌꯥꯝ ꯍꯥꯞꯄ ꯈꯔꯗꯤ ꯂꯩꯖꯩ ꯑꯗꯨꯒꯨꯝꯕꯗꯨꯅ ꯑꯃꯨꯛꯀ ꯌꯥꯝꯅ ꯅꯨꯡꯉꯥꯏꯈꯤꯕ ꯏꯃꯨꯡꯒꯤ ꯑꯣꯏꯔꯦꯀꯣ ꯑꯗꯨꯃꯥꯏꯅ ꯗꯈꯤꯅꯥꯁꯦ ꯇꯧꯅꯔꯕ ꯃꯇꯨꯡꯗ ꯑꯗꯨꯝ ꯍꯥꯏꯗꯤ ꯃꯣꯏꯁꯨ ꯍꯟꯖꯈ꯭ꯔꯅꯤ ꯃꯣꯏ ꯏꯃꯨꯡ ꯃꯅꯨꯡꯁꯨ ꯑꯗꯨꯝ ꯑꯗꯨꯝ ꯍꯥꯏꯗꯤ ꯂꯩꯃꯤꯟꯅꯔꯝꯕ ꯉꯥꯏꯍꯥꯛ ꯅꯨꯡꯉꯥꯏꯃꯤꯟꯅꯔꯝꯕꯗꯣ ꯑꯗꯨꯝ ꯀꯥꯏꯅꯔꯅꯤ ꯑꯁꯨꯃꯥꯏꯅ ꯇꯧꯗꯅ ꯆꯥꯛꯀꯧꯕꯁꯤꯁꯨ ꯄꯥꯡꯊꯣꯛꯑꯦ ꯃꯩꯇꯩꯒꯤ ꯑꯣꯏꯕ ꯅꯥꯠꯀꯤ ꯃꯔꯨꯑꯣꯏꯕꯁꯦ ꯋꯥ ꯃꯌꯥꯝꯕꯨꯗꯤ ꯂꯩꯖꯩ ꯑꯗꯨꯕꯨ ꯑꯩ ꯁꯤ ꯑꯅꯤꯁꯤ ꯈꯛꯇ ꯑꯣꯏꯅ ꯑꯗꯨꯝ ꯍꯥꯏꯖꯔꯒꯦ